ꯄꯟꯖꯥꯎꯒꯤ ꯇꯟ ꯌꯣꯟꯐꯝꯗꯒꯤ ꯇꯟ ꯑꯣꯗꯔ ꯀꯩꯅꯣ ꯆꯥꯛꯍꯥꯎ ꯇꯟ ꯇꯔꯥꯒ ꯑꯗꯨꯗꯒꯤ ꯇꯟꯖꯝ ꯇꯔꯥꯒ ꯑꯣꯗꯔ ꯇꯧꯈꯤꯕꯗꯨ ꯑꯣꯔꯗꯔꯗꯨ ꯗꯤꯂꯤꯕꯔꯤ ꯇꯧꯔꯛꯇ꯭ꯔꯤꯕ ꯑꯣꯏꯕꯇꯥꯔꯒꯗꯤ ꯆꯥꯛꯍꯥꯎ ꯇꯟꯗꯣ ꯍꯥꯏꯗꯤ ꯆꯥꯕꯗ ꯏꯁꯥꯗ ꯑꯩꯉꯣꯟꯗ ꯅꯨꯉꯥꯏꯇꯕ ꯈꯤꯇꯪ ꯂꯩꯕꯅ ꯃꯁꯤꯡꯗꯣ ꯌꯥꯝꯃꯜꯂꯦ ꯍꯥꯏꯅ ꯈꯟꯖꯕꯗꯒꯤ ꯍꯥꯏꯖꯔꯛꯄꯅꯤ ꯑꯗꯣ ꯆꯥꯛꯍꯥꯎ ꯇꯟꯗꯣ ꯃꯁꯤꯡ ꯇꯔꯥꯗꯒꯤ ꯃꯁꯤꯡ ꯃꯉꯥꯗ ꯍꯟꯗꯕꯤꯔꯣ ꯑꯗꯨꯒ ꯇꯟꯖꯝꯗꯨꯗꯅ ꯈꯔ ꯍꯦꯟꯅ ꯇꯔꯥꯒꯤ ꯃꯊꯛꯇ ꯇꯔꯥꯃꯉꯥ ꯑꯣꯏꯅ ꯄꯨꯕꯤꯔꯛꯑꯣ ꯑꯗꯨꯒ ꯇꯦꯁꯇꯤ ꯑꯝꯇꯥ ꯇꯧꯖꯗ꯭ꯔꯤ ꯑꯗꯣꯝꯒꯤ ꯀꯩꯅꯣꯒꯤ ꯇꯟꯗꯣ ꯑꯗꯨꯕꯨ ꯃꯤꯅ ꯑꯁꯨꯝ ꯍꯥꯏꯅꯕꯗꯒꯤ ꯍꯥꯎꯏ ꯍꯥꯏꯅꯗꯤ ꯇꯥꯖꯩ ꯑꯗꯨꯒꯤ ꯑꯣꯗꯔ ꯇꯧꯖꯕꯅꯤ

ꯇꯧꯍꯜꯂꯒ ꯀꯩꯅꯣꯗ ꯃꯣꯏꯁꯨ ꯑꯣꯔꯗꯔ ꯃꯌꯥꯝ ꯑꯃ ꯂꯥꯛꯄꯒꯤ ꯈꯨꯗꯣꯡ ꯆꯥꯕꯁꯨ ꯑꯗꯨꯝ ꯂꯥꯛꯀꯅꯤ ꯑꯗꯣ